ꯇꯦꯛꯅꯣꯂꯣꯖꯤꯒꯤ ꯃꯇꯦꯡꯅ ꯍꯣꯁꯄꯤꯇꯥꯜ ꯏꯟꯗꯁꯇ꯭ꯔꯤꯁꯤꯡꯗ ꯑꯁꯨꯛꯀꯤ ꯃꯇꯤꯛ ꯀꯥꯅꯕ ꯀꯌꯥ ꯑꯃ ꯄꯤꯈ꯭ꯔꯦ ꯇꯦꯛꯅꯣꯂꯣꯖꯤꯒꯤ ꯃꯇꯦꯡꯅ ꯍꯣꯇꯦꯜꯁꯤꯡꯅ ꯗꯤꯂꯤꯚꯔꯤ ꯇꯧꯅꯕ ꯍꯣꯠꯅꯕ ꯃꯇꯝꯗ ꯈꯨꯗꯣꯡꯆꯥꯕ ꯀꯌꯥ ꯑꯃ ꯄꯤꯔꯦ ꯑꯃꯗꯤ ꯑꯩꯈꯣꯏꯅ ꯚꯤꯗꯤꯌꯣꯁꯤꯡꯗꯁꯨ ꯎꯕ ꯐꯪꯂꯦ ꯔꯣꯕꯣꯠ ꯁꯤꯖꯤꯟꯅꯗꯨꯅ ꯍꯧꯖꯤꯛꯇꯤ ꯍꯥꯟꯅ

ꯑꯩꯈꯣꯏꯅ ꯈꯨꯗꯣꯡꯆꯥꯗꯕ ꯀꯌꯥ ꯂꯩꯔꯝꯕꯁꯤꯡ ꯑꯗꯨ ꯍꯧꯖꯤꯛꯇꯤ ꯇꯦꯛꯅꯣꯂꯣꯖꯤ ꯀꯌꯥ ꯁꯤꯖꯤꯟꯅꯗꯨꯅ ꯐꯤ ꯌꯥꯝ ꯊꯨꯅ ꯊꯨꯅ ꯁꯨꯔꯦ ꯑꯃꯗꯤ ꯗꯤꯂꯤꯚꯔꯤ ꯌꯥꯝꯅ ꯆꯠꯂꯦ ꯑꯃꯗꯤ ꯀꯁꯇꯃꯔꯁꯤꯡꯒ ꯈꯨꯗꯛ ꯈꯨꯗꯛꯇ ꯄꯥꯎ ꯐꯥꯎꯅꯕ ꯉꯝꯍꯜꯂꯦ ꯑꯃꯗꯤ ꯍꯣꯁꯄꯤꯇꯥꯜꯁꯤꯡꯗ ꯄꯦꯁꯦꯟꯁꯤꯡꯒꯤ ꯐꯤꯠꯕꯦꯛ ꯀꯌꯥꯁꯤꯡ ꯂꯩꯔꯝꯕꯁꯤꯡ ꯑꯗꯨ ꯈꯨꯗꯣꯡꯆꯥꯗꯕ ꯀꯌꯥꯁꯤꯡ ꯂꯩꯔꯝꯕꯁꯤꯡ ꯑꯗꯨ ꯇꯦꯛꯅꯣꯂꯣꯖꯤꯒꯤ ꯃꯇꯦꯡꯅ ꯀꯥꯅꯕ ꯀꯌꯥ ꯑꯃ ꯄꯤꯕ ꯉꯝꯂꯦ